ꯐꯤ ꯇꯨꯕ ꯃꯇꯝꯗ ꯑꯩꯈꯣꯏꯒꯤ ꯑꯩꯅ ꯇꯨꯖꯔꯤꯁꯦ ꯑꯩꯈꯣꯏꯒꯤ ꯑꯣꯗꯔ ꯂꯥꯛꯄ ꯈꯣꯠꯄ ꯑꯗꯨꯃꯥꯏꯅ ꯑꯌꯥꯝꯕꯅ ꯇꯨꯖꯩ ꯃꯤꯒꯤ ꯀꯩꯅꯣꯗ ꯐꯦꯛꯇ꯭ꯔꯤꯗ ꯀꯩꯗ ꯆꯠꯂꯒꯕꯨꯗꯤ ꯇꯨꯔꯨꯗꯦꯕ ꯀꯣ ꯑꯗꯨꯒ ꯑꯩꯅ ꯑꯌꯥꯝꯕꯅ ꯇꯨꯔꯤꯁꯤꯅ ꯀꯨꯔꯇꯥ ꯇꯨꯏ ꯑꯗꯒꯤ ꯀꯨꯔꯇꯤ ꯕ꯭ꯂꯥꯎꯁ ꯁꯜꯋꯥꯔ ꯃꯈꯜ ꯃꯈꯜ ꯀꯣ ꯑꯗꯨꯃꯥꯏꯅ ꯑꯗꯨꯝ ꯇꯨꯏ ꯑꯗꯨꯒ ꯍꯥꯏꯔꯤꯕ ꯐꯤꯁꯤꯡꯁꯦ ꯇꯨꯕ ꯃꯇꯝꯗ ꯑꯩꯅ ꯅꯣꯡꯃꯗ ꯑꯗꯨꯝ ꯊꯕꯛ ꯏꯟꯈꯥꯡ ꯈꯔ ꯁꯪꯉꯒꯗꯤ ꯐꯤ ꯑꯍꯨꯝ ꯃꯔꯤꯒꯨꯝꯕ ꯑꯗꯨꯝ ꯇꯨꯕꯁꯨ ꯌꯥꯎꯋꯤ ꯑꯗꯨꯒ ꯊꯕꯛ ꯆꯤꯜꯂꯒꯅ ꯑꯗꯒꯤ ꯑꯃꯒꯨꯝꯕ ꯑꯅꯤꯒꯨꯝꯕ ꯁꯨꯃꯥꯏꯅ ꯇꯨꯕꯁꯨ ꯌꯥꯎꯋꯤ ꯑꯗꯨꯃꯥꯏꯅ ꯇꯧꯋꯤ ꯑꯗꯨꯒ ꯐꯤ ꯑꯃꯃꯝ ꯇꯨꯕꯗꯗꯤ ꯃꯥꯒꯤ ꯀꯩꯅꯣꯁꯦ ꯃꯃꯜꯁꯦ ꯑꯩꯈꯣꯏꯅ ꯆꯥꯎꯔꯥꯛꯅ ꯐꯤ ꯐꯤꯗꯨꯒꯤ ꯃꯈꯥ ꯄꯣꯜꯂꯦ ꯈꯔ ꯄꯤꯛꯄ ꯑꯣꯏꯔꯒꯅ ꯄꯩꯁꯥꯗꯣ ꯈꯔ ꯍꯟꯊꯔꯒ ꯂꯨꯄꯥ ꯆꯍꯨꯝ ꯆꯥꯝꯃꯔꯤ ꯁꯨꯃꯥꯏꯅꯒ ꯂꯧꯕꯁꯨ ꯌꯥꯎꯋꯤ ꯑꯗꯨꯒ ꯈꯔ ꯆꯥꯎꯕ ꯐꯤ ꯑꯣꯏꯔꯒꯅ ꯂꯨꯄꯥ ꯆꯝꯃꯉꯥ ꯆꯥꯇ꯭ꯔꯨꯛ ꯁꯨꯃꯥꯏꯅ ꯂꯧꯕꯁꯨ ꯑꯗꯨꯝ ꯌꯥꯎꯋꯤ ꯑꯗꯨꯃꯥꯏꯅ ꯇꯧꯔꯒ ꯇꯨꯏ ꯍꯥꯏꯇꯥꯔꯦ ꯐꯤꯁꯦ ꯅꯣꯡꯃꯒꯤ ꯑꯁꯨꯛ ꯇꯨꯏ ꯍꯥꯏꯕꯒꯤ ꯆꯥꯡꯗꯤ ꯑꯩ ꯂꯦꯞꯄ ꯉꯝꯗꯦ ꯃꯔꯝꯗꯤ ꯀꯩꯅꯣ ꯍꯥꯏꯕ ꯀꯥꯟꯗ ꯁꯨꯝ ꯊꯕꯛ ꯆꯤꯟꯕ ꯈꯣꯠꯄ ꯌꯥꯎꯔꯛꯏ ꯑꯗꯒꯤ ꯏꯁꯥ ꯅꯥꯕ ꯈꯣꯠꯄ ꯑꯗꯨꯝꯕꯁꯨ ꯑꯗꯨꯝ ꯌꯥꯎꯔꯛꯏ ꯑꯗꯨꯅ ꯅꯣꯡꯃꯒꯤ ꯆꯥꯡ ꯑꯁꯨꯛ ꯍꯥꯏꯕꯗꯨꯃꯗꯤ ꯂꯩꯇꯦ ꯑꯗꯨꯒ ꯑꯗꯨꯝ ꯌꯦꯡꯉꯒ ꯑꯩꯅ ꯇꯟꯖꯥ ꯇꯟꯖꯥꯒꯤ ꯃꯇꯨꯡ ꯏꯟꯅ ꯑꯩ ꯁꯪꯕꯀꯥꯟꯗꯅ ꯍꯦꯛ ꯁꯨꯃꯥꯏꯅ ꯃꯔꯤ ꯑꯃ ꯇꯨꯔꯒꯦ ꯑꯍꯨꯝꯗꯨꯃ ꯃꯉꯥꯗꯨꯃ ꯇꯨꯒꯦ ꯑꯗꯨꯃꯥꯏꯅ ꯇꯨꯏ ꯑꯗꯨꯒ ꯊꯕꯛ ꯆꯤꯜꯂꯒꯅ ꯑꯗꯨꯝ ꯑꯅꯤ ꯑꯃ ꯑꯗꯒꯤ ꯑꯃꯒ ꯇꯨꯕ ꯑꯗꯨꯃꯥꯏꯅ ꯇꯧꯕꯁꯨ ꯑꯗꯨꯝ ꯌꯥꯎꯋꯤ